ꯑꯦ ꯆꯥꯛ ꯏꯁꯤꯡ ꯆꯥꯔꯕꯣ

ꯑꯦ ꯆꯥꯔꯦ ꯎꯝ ꯁꯥ ꯆꯥꯔꯤꯌꯦ ꯅꯪꯗꯤ ꯆꯥꯔꯕꯣ ꯑꯩꯅ ꯐꯣꯟ ꯇꯧꯔꯛꯏꯁꯦ ꯑꯩꯈꯣꯏꯒꯤ ꯂꯩꯀꯥꯏꯁꯤꯒꯤ ꯈꯟꯅ ꯈꯣꯠꯅꯅꯕ ꯈꯔ ꯀꯩꯗꯧꯅꯝꯅꯦ

ꯑꯥ ꯌꯥꯎꯔꯝꯕꯗꯣꯃ ꯇꯥꯛꯊꯣꯔꯛꯑꯣ ꯌꯥꯎꯍꯟꯅꯕ

ꯑꯧ ꯑꯩꯈꯣꯏꯒꯤ ꯑꯦꯟ ꯑꯥꯔ ꯖꯤ ꯑꯦꯁꯀꯤꯅꯦꯅ ꯇꯧꯔꯤꯁꯦ ꯄꯩꯁꯥ ꯌꯦꯟꯕ ꯂꯥꯛꯏꯅꯦꯅ ꯒ꯭ꯌꯥꯟ ꯃꯦꯟ ꯇꯥꯗ꯭ꯔꯦꯅꯦ

ꯈꯪꯗ꯭ꯔꯦꯗ ꯁꯨꯔꯤꯕ ꯊꯕꯛ ꯈꯨꯁꯨꯒ ꯗꯤꯂꯦꯟ ꯄꯩꯁꯥ ꯈꯨꯌꯦꯟꯁꯦ ꯒ꯭ꯌꯥꯟ ꯇꯥꯗ꯭ꯔꯦ ꯀꯗꯥꯏꯗꯩꯅꯣ ꯍꯨꯔꯥꯟꯐꯝꯇ ꯊꯤꯔꯤꯅꯤ ꯎꯝ ꯑꯗꯣ ꯃꯣꯏꯒꯤꯁꯤꯗꯤ ꯃꯣꯏ ꯈꯛꯀꯤ ꯈꯜꯂꯤ ꯃꯤꯒꯤ ꯌꯥꯎꯗ꯭ꯔꯦ ꯃꯣꯏ ꯈꯜꯂꯤꯁꯦ ꯎꯝ ꯎꯝ ꯑꯧ ꯃꯣꯏꯅ ꯁꯨꯔꯤꯕ ꯊꯕꯛ ꯗ꯭ꯔꯦꯟ ꯅꯨꯡ ꯑꯃ ꯑꯃ ꯁꯤꯁꯨ ꯀ꯭ꯋꯥꯂꯤꯇꯤ ꯃꯦꯟꯇꯦꯟ ꯇꯧꯕ ꯅꯠꯇꯦꯗ ꯃꯣꯏ ꯇꯧꯔꯤꯁꯦ ꯎꯝ ꯅꯍꯥꯟꯇ ꯆꯟꯈꯤꯕꯗꯨ ꯉꯁꯤ ꯑꯃꯨꯛ ꯀꯥꯏꯔꯦ ꯀꯔꯝꯕ ꯗ꯭ꯔꯦꯟ ꯈꯨꯆꯟꯅꯣ ꯈꯪꯗꯦ ꯃꯣꯏꯒꯤ ꯗ꯭ꯔꯦꯟ ꯈꯨꯆꯟꯁꯦ ꯎꯝ

ꯃꯥꯟꯅꯤ ꯃꯈꯣꯏꯒꯤ ꯊꯕꯛ ꯈꯨꯁꯨꯁꯤꯗꯤ ꯌꯥꯗ꯭ꯔꯦꯗ ꯅꯤꯌꯣꯝ ꯑꯃ ꯏꯆꯨꯝ ꯆꯨꯝꯗ꯭ꯔꯦꯗ ꯃꯣꯏꯒꯤ ꯄꯩꯁꯥ ꯈꯛꯀꯤ ꯑꯣꯏꯅ ꯎꯔꯥ ꯂꯩ ꯎꯝ ꯋꯥꯇꯔ ꯁꯄ꯭ꯂꯥꯏꯒꯤ ꯃꯣꯏ ꯂꯝꯒꯤ ꯌꯥꯅꯔꯛꯇꯕꯗꯒꯤ ꯒꯃꯦꯟ ꯇꯧꯔ ꯄꯨꯈꯠꯈꯤꯃꯤꯗ ꯈꯪꯗꯦ ꯑꯗꯨ ꯁꯨꯃꯥꯏ ꯊꯤꯡꯒꯅꯤ ꯈꯣꯠꯀꯅꯦꯅ ꯀꯩꯗꯧꯕꯅꯤ ꯑꯧ ꯑꯥ ꯃꯣꯏ ꯊꯕꯛ ꯑꯃ ꯄꯤꯌꯣ ꯍꯥꯏꯕ ꯑꯗꯨ ꯊꯕꯛꯇꯨꯗꯤ ꯀꯅꯥꯅ ꯍꯦꯛꯇ ꯄꯤꯊꯔꯛꯄ ꯊꯕꯛꯇꯨ ꯎꯝ ꯎꯝ ꯎꯝ ꯑꯣ ꯈꯪꯗꯦꯗ ꯒ꯭ꯌꯥꯟ ꯇꯥꯗꯦ ꯅꯣꯏꯒꯤ ꯊꯤꯀꯥ ꯃꯨꯟꯅꯕꯩ ꯋꯥꯔꯤꯅꯤ ꯃꯣꯏ ꯃꯃꯤꯠꯇꯨꯗ ꯎꯔꯤꯁꯤ ꯄꯣꯠꯇꯨ ꯀ꯭ꯋꯥꯂꯤꯇꯤ ꯃꯦꯟꯇꯦꯟ ꯇꯧꯕ ꯅꯠꯇꯦ ꯃꯣꯏꯒꯤꯗꯤ ꯄꯩꯁꯥ ꯐꯪꯉ ꯂꯣꯏꯔꯦ ꯄꯪꯁꯨꯇ ꯁꯨꯖꯟꯕꯤꯅꯤ ꯇꯧꯅꯔꯤꯁꯦ ꯎꯝ ꯍꯧꯖꯤꯛꯀꯤ ꯏꯟꯈꯠꯂꯛꯏꯕ ꯑꯉꯥꯡꯁꯤꯡꯁꯤꯁꯨ ꯌꯥꯗ꯭ꯔꯦꯗ ꯅꯤꯁꯥꯗ ꯂꯣꯏ ꯇꯥꯎꯔ ꯂꯩꯔꯦ ꯁꯤ ꯈꯔ ꯁꯤ ꯈꯔ ꯃꯦꯟꯇꯦꯅꯦꯟꯁ ꯇꯧꯗ꯭ꯔꯗꯤ ꯌꯥꯔꯔꯣꯏ ꯂꯩꯔꯤꯕ ꯀ꯭ꯂꯞꯁꯤꯡꯁꯤꯅꯁꯨ ꯃꯔꯝ ꯆꯥꯅ ꯃꯣꯏꯒꯤ ꯊꯕꯛ ꯇꯧꯕꯤꯗꯦ ꯑꯗꯨꯅꯅꯤ ꯂꯣꯏꯅ ꯃꯥꯡ ꯇꯥꯔꯦ ꯎꯝ ꯑꯧ ꯇꯧꯒꯗꯝꯅꯤ ꯄ꯭ꯔꯣꯒꯥꯝꯗꯨ ꯁꯤꯜꯂꯒ ꯀꯝꯗꯧꯁꯤꯒꯦ ꯍꯥꯏꯕꯗꯣ ꯑꯧ ꯈꯪꯗꯦꯗ ꯑꯝꯇ ꯃꯊꯣꯡ ꯃꯔꯝ ꯅꯥꯏꯅꯗ꯭ꯔꯦꯗ ꯇꯧꯅꯔꯤꯁꯦ ꯒ꯭ꯌꯥꯟ ꯇꯥꯗꯦ

ꯎꯝ ꯑꯍꯥꯟꯕ ꯊꯤꯔꯛꯄꯅꯤꯗ ꯃꯣꯏꯒꯤꯁꯤ ꯂꯤꯁꯤꯡ ꯅꯤꯐꯨꯒ ꯃꯉꯥꯔꯥ ꯀꯩꯅꯣ ꯈꯛꯇ ꯐꯪꯕꯅꯤ ꯑꯥ ꯑꯥ

ꯎꯝ ꯎꯝ ꯃꯣꯏ ꯊꯕꯛ ꯀꯟꯅ ꯁꯨꯔꯝꯕꯅ ꯍꯦꯠꯇ ꯑꯣꯏꯔꯝꯅꯤ

ꯃꯥꯏ ꯑꯗꯨꯒꯤ ꯑꯣꯏꯔꯝꯒꯅꯤ ꯕꯤꯕꯤ ꯌꯥꯎꯔꯤꯗꯨ ꯑꯣꯏꯔꯝꯒꯅꯤ ꯎꯝ ꯑꯥ ꯑꯗꯨ ꯅꯠꯇ꯭ꯔꯗꯤ ꯑꯝꯇ ꯌꯥꯔꯔꯣꯏꯗ ꯂꯩꯔꯤꯕ ꯂꯩꯀꯥꯏ ꯀ꯭ꯂꯞꯁꯤꯡꯁꯤꯅꯁꯨ ꯃꯣꯏꯒꯤ ꯊꯕꯛ ꯊꯧꯔꯝ ꯃꯄꯨꯡ ꯐꯥꯅ ꯇꯧꯕꯤꯗꯦ ꯑꯗꯨꯅꯅꯤ ꯎꯝ ꯎꯝ ꯈꯪꯗꯦꯗ ꯇꯧꯅꯔꯤꯁꯦ ꯎꯝ ꯃꯣꯏ ꯑꯉꯥꯡꯁꯤꯡꯁꯨ ꯐꯅꯕ ꯃꯃꯥ ꯃꯄꯥꯁꯤꯡꯁꯨ ꯍꯥꯟꯅ ꯀꯥꯎꯟꯁꯦꯂꯤꯡ ꯇꯧꯗ꯭ꯔꯗꯤ ꯌꯥꯔꯣꯏꯗ ꯃꯃꯥ ꯃꯄꯥ ꯍꯥꯟꯅ ꯒ꯭ꯌꯥꯟ ꯇꯥꯔꯥ ꯃꯆꯥ ꯇꯥꯒꯗꯝꯅꯤ ꯅꯠꯇ꯭ꯔꯗꯤ ꯅꯠꯇ꯭ꯔꯗꯤ ꯇꯥꯕ ꯍꯧꯅꯗꯦꯗ ꯑꯥ ꯑꯩꯈꯣꯏ ꯀꯝꯃ꯭ꯌꯨꯅꯤꯇꯤ ꯍꯣꯜꯁꯤꯗ ꯃꯣꯏ ꯄꯦꯔꯦꯟꯁꯁꯤꯡ ꯀꯥꯎꯟꯁꯦꯂꯤꯡ ꯇꯧꯅꯕ ꯑꯝꯇꯪ ꯁꯤꯟꯗ꯭ꯔꯗꯤ ꯌꯥꯔꯔꯣꯏ ꯑꯩꯈꯣꯏ ꯂꯩꯀꯥꯏꯁꯤ ꯐꯅꯕ ꯍꯣꯠꯅꯕꯗ ꯏꯁꯥ ꯏꯁꯥꯁꯤ ꯍꯥꯟꯅ ꯊꯥꯡꯇꯣꯛꯄ ꯗꯔꯀꯥꯔ ꯑꯣꯏ ꯅꯠꯇ꯭ꯔꯗꯤ ꯑꯣꯏꯔꯣꯏꯗ